ꯍꯜꯂꯣ ꯁꯤꯕꯨ ꯅꯨꯡꯁꯤꯕꯤ ꯔꯦꯁꯇꯨꯔꯦꯟꯒꯤ ꯃꯦꯅꯦꯖꯔ ꯑꯣꯏꯕꯤꯔꯕ꯭ꯔꯣ ꯑꯩꯁꯦ ꯕꯤꯁꯅꯨꯄꯨꯔ ꯃꯈꯥ ꯂꯩꯀꯥꯏꯗꯒꯤ ꯍꯌꯦꯡꯁꯦ ꯗꯦꯠ ꯁꯤꯛꯁ ꯁꯟꯗꯦ ꯀꯣ ꯑꯁꯤꯁꯤꯗ ꯑꯩꯒꯤ ꯏꯃꯥꯟꯅꯕꯤ ꯑꯃꯒꯤ ꯕꯥꯔ ꯗꯦ ꯄꯥꯔꯇꯤ ꯂꯩꯕ ꯑꯗꯨꯏꯗꯨꯒꯤ ꯁꯣꯝꯒꯤ ꯔꯦꯁꯇꯨꯔꯦꯟꯁꯤꯗꯒꯤ ꯑꯩ ꯑꯆꯥ ꯑꯊꯛ ꯈꯤꯇꯪ ꯂꯧꯖꯒꯦꯅ ꯇꯧꯕ

ꯑꯗꯨꯒ ꯀꯩꯅꯣꯁꯦ ꯑꯩꯈꯣꯏꯒꯤ ꯁꯣꯝꯒꯤ ꯔꯦꯁꯇꯨꯔꯦꯟꯁꯤꯒꯤ ꯀꯩꯅꯣ ꯂꯩꯕꯤꯕ꯭ꯔꯣ ꯂꯧꯔꯤꯕ ꯄꯣꯠꯂꯝꯁꯤꯡ ꯑꯁꯤꯒꯤ ꯗꯤꯁꯀꯥꯎꯟꯒꯗꯤ ꯂꯩꯕꯤꯕ꯭ꯔꯣ ꯂꯩꯔꯒꯗꯤ ꯌꯥꯝ ꯅꯨꯡꯉꯥꯏꯖꯩꯑꯅ ꯍꯥꯏꯖꯒꯦ ꯇꯧꯕꯅꯦ ꯍꯣꯍꯣꯏ ꯐꯔꯦ ꯐꯔꯦ ꯑꯗꯨꯗꯤ ꯁꯣꯏꯗꯅ ꯃꯇꯝꯗꯣ ꯆꯞ ꯆꯥꯅ ꯊꯤꯟꯕꯤꯔꯛꯎꯀꯣ